ꯑꯩꯈꯣꯏꯅ ꯈ꯭ꯋꯥꯏꯗꯒꯤ ꯅꯨꯡꯁꯤ ꯆꯥꯟꯅꯅ ꯂꯩꯃꯤꯟꯅꯔꯝꯕ ꯃꯤꯑꯣꯏ ꯑꯃ ꯂꯩꯈꯤꯗꯕ ꯃꯇꯝꯗ ꯑꯩꯈꯣꯏꯅ ꯑꯗꯨꯕꯨ ꯑꯗꯨꯒꯤ ꯊꯋꯥꯏ ꯑꯗꯨꯕꯨ ꯁ꯭ꯇꯥꯔꯗ ꯆꯪꯏ ꯍꯥꯏꯕꯒꯤ ꯊꯥꯖꯅꯕ ꯂꯩ ꯃꯗꯨꯒꯤ ꯁ꯭ꯇꯣꯔꯤ ꯑꯗꯣ ꯑꯩꯈꯣꯏꯅ ꯌꯥꯝꯅ ꯅꯨꯡꯁꯤꯕ ꯄꯨꯛꯅꯤꯡ ꯍꯨꯅꯤꯡꯉꯥꯏ ꯑꯣꯏꯕ ꯃꯔꯝ ꯑꯗꯨꯅ ꯁ꯭ꯇꯥꯔꯁꯤꯡꯕꯨ ꯑꯩꯈꯣꯏꯅ ꯌꯦꯡꯖꯕ ꯑꯃꯗꯤ ꯂꯩꯈꯤꯗ꯭ꯔꯕ ꯃꯤꯑꯣꯏꯁꯤꯡꯗꯨꯕꯨ ꯍꯥꯏꯐꯦꯠ ꯅꯤꯡꯁꯤꯡꯅꯕꯒꯤꯗꯃꯛꯇ ꯑꯩꯈꯣꯏ ꯁ꯭ꯇꯥꯔꯁꯤꯡ ꯃꯔꯛ ꯃꯔꯛꯇ ꯌꯦꯡꯏ